ꯑꯥꯎ ꯃꯥꯅꯦ ꯅꯨꯡꯉꯥꯏꯔꯤ ꯅꯪꯗꯤ ꯀꯝꯗꯧꯔꯤꯒꯦ ꯅꯨꯡꯉꯥꯏꯔꯤꯕ꯭ꯔꯣ ꯑꯧ ꯌꯥꯏꯅꯦ ꯀꯣꯏꯔꯛꯑꯣ ꯀꯛꯆꯤꯡꯒꯤ ꯕꯣꯔꯥꯗꯣꯃ ꯂꯩꯔꯦ ꯁꯣꯏꯕꯨꯝ ꯀꯛꯆꯤꯡꯒꯤ ꯁꯣꯏꯕꯨꯝꯁꯦ ꯌꯥꯝ ꯍꯥꯎꯑꯦ ꯑꯗꯨꯒꯤ ꯆꯥꯁꯨꯕꯤꯁꯨ ꯅꯣꯏ ꯑꯗꯨꯝ ꯆꯥꯕ ꯌꯥꯏ ꯀꯛꯆꯤꯡꯗꯅ ꯐꯪꯕꯅ ꯑꯗꯨꯝ ꯍꯥꯎꯒꯅꯤ ꯀꯛꯆꯤꯡꯒꯤ ꯑꯣꯏꯕꯅꯤꯅ ꯑꯗꯒꯤ ꯆꯥꯛꯍꯥꯎ ꯇꯟ ꯆꯥꯛꯍꯥꯎ ꯇꯟꯁꯨ ꯂꯩ ꯍꯩꯔꯦ ꯍꯩꯔꯦ ꯀꯛꯆꯤꯡꯗ ꯂꯩꯔꯕꯅꯤꯅ ꯆꯦꯡ ꯇꯤꯡꯉꯒ ꯆꯦꯡꯗꯣ ꯇꯛꯈꯥꯏꯔꯒ ꯃꯪꯒꯟꯁꯨ ꯇꯤꯡꯗꯣꯏꯅꯦ ꯑꯗꯨꯒ ꯆꯦꯡꯗꯣ ꯇꯛꯈꯥꯏꯕꯤꯔꯅꯤ ꯑꯗꯨꯗꯨꯒ ꯃꯪꯒꯟꯗꯨ ꯇꯧꯔꯒ ꯇꯣꯠꯂꯅꯤ ꯑꯗꯨꯗꯒꯤ ꯃꯥꯒꯤ ꯊꯨꯝ ꯃꯣꯔꯣꯛ ꯌꯥꯝ ꯀꯟꯅ ꯌꯥꯝꯍꯟꯗꯕꯤꯗ ꯈꯖꯤꯛ ꯈꯖꯤꯛꯇꯪ ꯍꯥꯞꯄꯒ ꯁꯨꯃꯥꯏꯅ ꯃꯆꯥ ꯃꯆꯥ ꯇꯥꯔꯒ ꯃꯪꯒꯟꯗꯣ ꯃꯔꯨ ꯃꯔꯤ ꯃꯔꯤꯃꯨꯛꯀꯤ ꯆꯥꯡ ꯌꯥꯎꯍꯜꯂꯒ ꯃꯆꯥ ꯃꯆꯥ ꯇꯥꯔꯒ ꯁꯨꯃꯥꯏꯅ ꯊꯥꯎꯗ ꯇꯧꯔꯒ ꯄꯨꯂꯞ ꯇꯥꯎꯒꯗꯕꯅꯦ ꯑꯥ ꯌꯥꯏꯑꯦ ꯀ꯭ꯔꯦꯝ ꯀ꯭ꯔꯦꯝ ꯂꯥꯎꯅ ꯇꯥꯎꯊꯣꯛꯈꯔꯃꯤꯅ ꯆꯦꯡꯒꯤ ꯑꯣꯏꯕꯅꯤꯅ ꯀꯨꯏꯅꯁꯨ ꯊꯝꯕ ꯌꯥꯏ ꯃꯄꯥꯟ ꯂꯝꯗ ꯀꯩꯗꯁꯨ ꯑꯗꯨꯝ ꯊꯥꯅꯕꯅꯦ ꯑꯗꯨꯝ ꯀꯨꯏꯅ ꯊꯝꯕ ꯌꯥꯏ ꯁꯤꯗꯤ ꯍꯣ ꯍꯣꯏ ꯇꯧꯔꯝꯃꯒꯦ ꯂꯥꯛꯑꯣ ꯆꯥꯛꯍꯥꯎ ꯇꯟꯁꯦ ꯆꯥꯛꯍꯥꯎꯒꯤ ꯆꯦꯡꯗꯣ ꯆꯦꯡ ꯑꯃꯨꯕꯗꯣ ꯆꯥꯛꯍꯥꯎꯗꯣ ꯑꯗꯨ ꯂꯧꯔꯅꯤ ꯑꯗꯨꯗꯨꯒ ꯑꯍꯤꯡ ꯍꯥꯏꯗꯤ ꯄꯨꯡ ꯑꯃꯅꯤ ꯇꯤꯡꯉꯅꯤ ꯇꯤꯡꯉꯒ ꯀꯩꯅꯣ ꯇꯧꯔꯅꯤ ꯇꯛꯈꯥꯏꯔꯁꯨ ꯌꯥꯔꯦ ꯑꯗꯩꯒꯤ ꯇꯤꯡꯗ꯭ꯔꯦ ꯍꯥꯏꯔꯁꯨ ꯗꯥꯏꯔꯦꯛ ꯇꯛꯈꯥꯏꯔꯒ ꯗꯥꯏꯔꯦꯛ ꯇꯛꯈꯥꯏꯔꯒꯅ ꯑꯩꯈꯣꯏꯒꯤ ꯇꯣꯠꯁꯤꯜꯂꯒ ꯆꯤꯅꯤ ꯀꯩꯀꯥ ꯇꯧꯔ ꯇꯣꯠꯁꯤꯜꯂꯒ ꯊꯝꯃꯅꯤ ꯑꯍꯤꯡ ꯑꯃ ꯑꯍꯤꯡ ꯑꯃ ꯑꯣꯏꯔꯁꯨ ꯌꯥꯔꯦ ꯄꯨꯡ ꯈꯔ ꯑꯣꯏꯔꯁꯨ ꯌꯥꯔꯦ ꯑꯗꯨꯃꯥꯏꯅ ꯈꯔ ꯇꯣꯠꯁꯤꯜꯂꯒ ꯍꯥꯏꯗꯤ ꯐꯣꯠꯊꯍꯟꯕꯗꯣ ꯑꯗꯨꯃꯥꯏꯅ ꯇꯧꯔ ꯊꯝꯃꯅꯤ ꯑꯗꯨꯗꯨꯒ ꯃꯇꯨꯝ ꯃꯇꯨꯝ ꯇꯥꯒꯦ ꯍꯥꯏꯔꯁꯨ ꯌꯥꯔꯦ ꯃꯤꯃꯤꯒꯤ ꯑꯄꯥꯝꯕꯗ ꯑꯗꯨꯒ ꯄꯥꯛꯅ ꯃꯆꯥ ꯃꯆꯥ ꯔꯥꯎꯟ ꯔꯥꯎꯟ ꯇꯥꯔꯒ ꯁꯨꯃꯥꯏꯅ ꯍꯥꯏꯗꯤ ꯇꯥꯎꯒꯗꯧꯕ ꯊꯥꯎꯗ ꯑꯗꯨꯁꯨ ꯌꯥꯏꯑꯦ ꯌꯥꯏꯑꯦ ꯃꯥꯅꯦ ꯃꯥꯅꯦ ꯑꯩꯒꯤꯁꯨ ꯐꯖꯟꯅ ꯇꯧꯔꯝꯃꯒꯦ ꯑꯩꯒꯤꯁꯨ ꯐꯖꯟꯅ ꯇꯧꯔꯝꯃꯒꯦ ꯅꯪ ꯆꯥꯅꯤꯡꯕꯁꯤꯡꯗꯣ ꯍꯣꯏ ꯍꯣꯏ